ꯅꯝꯂꯤꯕ ꯐꯣꯇꯣꯒ꯭ꯔꯥꯐꯤ ꯁꯤꯡ ꯑꯁꯤꯗꯤ ꯑꯩꯅ ꯏꯃꯥꯟꯅꯕꯒ ꯆꯠꯄ ꯃꯇꯝꯗ ꯃꯐꯝ ꯑꯃꯗ ꯃꯐꯝ ꯑꯃꯗ ꯁꯥ ꯀꯩꯀꯩꯁꯨ ꯃꯌꯥꯝ ꯂꯩ ꯑꯗꯨ ꯃꯈꯣꯏꯁꯤ ꯎꯕ ꯃꯇꯝꯗ ꯑꯩꯈꯣꯏꯅ ꯌꯥꯝꯅ ꯐꯖꯕꯗꯨꯗ ꯀꯥꯞꯅꯤꯡꯗꯅ ꯀꯥꯞꯄꯤ ꯑꯗꯨ ꯑꯩꯈꯣꯏꯅ ꯀꯥꯞꯄꯤꯕꯁꯤ ꯇꯨꯡꯒꯤ ꯑꯣꯏꯅ ꯀꯦꯞꯆꯔ ꯇꯧꯕꯅꯤ